ꯑꯩꯅ ꯃꯃꯥꯡ ꯆꯍꯤꯗ ꯑꯩꯈꯣꯏ ꯏꯃꯥꯒꯤ ꯕꯥꯔꯗꯦꯗ ꯑꯩꯈꯣꯏ ꯏꯃꯥꯒꯤ ꯄꯨꯛꯅꯤꯡ ꯊꯧꯒꯠꯅꯕꯅꯦꯅ ꯁꯩꯔꯦꯡ ꯃꯆꯥ ꯑꯃꯇꯪꯗꯤ ꯏꯒꯤ ꯑꯗꯨ ꯌꯥꯝꯅ ꯐꯖꯕꯗꯤ ꯅꯠꯇꯦ ꯁꯩꯔꯦꯡꯗꯨ ꯇꯦꯟꯁꯨ ꯇꯦꯜꯂꯤ ꯑꯗꯨꯕꯨ ꯏꯃꯥꯅ ꯏꯃꯥꯒꯤꯗꯃꯛ ꯑꯩꯅ ꯏꯕ ꯑꯣꯏꯕꯅ ꯃꯔꯝ ꯑꯣꯏꯗꯨꯅ ꯏꯃꯥꯅꯁꯨ ꯌꯥꯝ ꯍꯔꯥꯎꯅ ꯇꯥꯕꯤꯈꯤ ꯁꯩꯔꯦꯡ ꯑꯗꯨ ꯐꯖꯗ꯭ꯔꯕꯁꯨ ꯃꯆꯥꯅ ꯏꯕꯅꯤꯅ ꯌꯥꯝꯅ ꯍꯔꯥꯎꯅ ꯇꯥꯕꯤꯈꯤ